ꯑꯗꯨꯕꯨ ꯑꯩꯅ ꯂꯩꯔꯤꯕ ꯔꯦꯐ꯭ꯔꯤꯖꯔꯦꯇꯔ ꯑꯁꯦ ꯊꯥꯡꯇꯣꯛ ꯊꯥꯡꯖꯤꯟ ꯇꯧꯕꯗ ꯑꯇꯩꯁꯤꯡꯗꯗꯤ ꯃꯈꯣꯡꯗꯣ ꯍꯨꯏꯂꯔ ꯄꯥꯜꯂꯒ ꯆꯠꯄꯗ ꯈꯔ ꯏꯟꯊꯣꯛ ꯏꯅꯁꯤꯟ ꯅꯨꯡꯉꯥꯏ ꯑꯗꯨꯕꯨ ꯁꯤꯃ ꯍꯨꯏꯂꯔ ꯈꯛꯇꯪꯗꯤ ꯄꯥꯜꯂꯝꯗꯦ ꯁꯤꯈꯛ ꯃꯒꯤ ꯅꯨꯡꯉꯥꯏꯇꯦ